ꯄꯥꯝꯕꯤ ꯊꯥꯕ ꯃꯇꯝꯗ ꯊꯥꯔꯤꯕꯗꯨꯕꯨ ꯌꯦꯡꯁꯤꯟꯕꯤꯕ ꯃꯊꯧ ꯇꯥꯏ ꯏꯁꯤꯡ ꯆꯥꯡꯅꯥꯏꯅ ꯆꯥꯏꯗꯕ ꯌꯥꯗꯦ ꯄꯥꯝꯕꯤ ꯑꯃ ꯊꯥꯔꯒꯗꯤ ꯊꯥꯔꯤꯕꯗꯨꯕꯨ ꯅꯨꯡꯁꯥ ꯃꯉꯥꯟ ꯐꯪꯍꯟꯒꯗꯕꯅꯤ ꯀꯨꯞꯅ ꯃꯇꯝ ꯈꯨꯗꯤꯡꯃꯛꯇ ꯁꯣꯏꯗꯅꯕ ꯌꯦꯡꯁꯤꯟꯕꯤꯒꯗꯕꯅꯤ ꯃꯇꯝ ꯈꯨꯗꯤꯡꯃꯛꯇꯗ ꯏꯁꯤꯡ ꯅꯨꯡꯁꯤꯠ ꯆꯥꯡ ꯅꯥꯏꯅ ꯐꯖꯅ ꯐꯍꯜꯂꯒꯗꯤ ꯄꯥꯝꯕꯤ ꯑꯗꯨꯕꯨ ꯐꯖꯅ ꯋꯥꯡ ꯆꯥꯎꯒꯅꯤ